ꯄ꯭ꯔꯤꯟ ꯃꯦꯗꯤꯌꯥꯒ ꯑꯗꯨꯗꯒꯤ ꯑꯦꯞ ꯕꯤ ꯃꯦꯗꯤꯌꯥ ꯍꯥꯏꯕꯁꯤꯒ ꯈꯦꯅꯕ ꯍꯥꯏꯁꯦ ꯄ꯭ꯔꯤꯟ ꯃꯦꯗꯤꯌꯥ ꯍꯥꯏꯁꯤꯗꯤ ꯔꯤꯄꯣꯇꯔꯅ ꯁꯦꯝꯗꯣꯛ ꯁꯥꯗꯣꯛꯑꯒ ꯄꯥꯎꯁꯦ ꯐꯖꯅ ꯏꯔꯛꯑꯒ ꯌꯥꯔꯦ ꯍꯥꯏꯔꯒ ꯊꯥꯗꯣꯔꯛꯄ ꯄꯣꯠꯇꯨꯅꯤ ꯑꯗꯨꯒ ꯑꯦꯞ ꯕꯤ ꯃꯦꯗꯤꯌꯥ ꯍꯥꯏꯔꯤꯕ ꯄꯣꯠꯁꯤꯅ ꯑꯩꯈꯣꯏꯅ ꯍꯧꯖꯤꯛ ꯍꯧꯖꯤꯛ ꯃꯤꯠꯃꯥꯡꯗ ꯑꯣꯏꯅ ꯊꯣꯛꯑꯒ ꯄꯤꯛꯆꯔꯥꯏꯁ ꯎꯔꯒ ꯍꯥꯏꯕꯗꯤ ꯚꯤꯗꯤꯌꯣ ꯑꯣꯏꯅ ꯎꯔꯒ ꯄꯣꯠꯇꯣ ꯄ꯭ꯔꯨꯞ ꯃꯤꯠꯃꯥꯡꯗ ꯂꯣꯏꯅ ꯎꯔꯒ ꯇꯧꯕ ꯄꯣꯠꯇ ꯊꯥꯗꯣꯔꯛꯄ ꯃꯦꯗꯤꯌꯥ ꯑꯗꯨꯒꯨꯝꯕ ꯄꯥꯎꯆꯦ ꯑꯗꯨꯅꯦ ꯑꯅꯤ ꯈꯦꯅꯔꯤꯕ ꯍꯥꯏꯕꯕꯨꯀꯣ ꯑꯃꯅ ꯗꯥꯏꯔꯦꯛ ꯑꯩꯈꯣꯏꯅ ꯈꯨꯗꯛꯇ ꯑꯗꯨꯝ ꯊꯥꯖꯕ ꯑꯗꯨꯝ ꯉꯝꯃꯦ ꯑꯗꯨꯒ ꯑꯗꯨꯗꯒꯤ ꯑꯗꯨꯗ ꯑꯩꯅ ꯈ꯭ꯋꯥꯏꯗꯒꯤ ꯍꯦꯟꯅ ꯊꯥꯖꯕꯁꯤꯗꯤ ꯑꯗꯨꯝ ꯑꯦꯞ ꯕꯤ ꯃꯦꯗꯤꯌꯥ ꯄꯥꯎꯆꯦ ꯑꯩꯈꯣꯏ ꯆꯦꯅꯦꯜ ꯁꯣꯁꯦꯜ ꯃꯦꯗꯤꯌꯥ ꯚꯤꯗꯤꯌꯣ ꯑꯣꯏꯅ ꯄ꯭ꯔꯨꯞ ꯄꯨꯔꯥ ꯗꯥꯏꯔꯦꯛ ꯁꯪ ꯁꯪ ꯃꯤꯠꯇ ꯑꯣꯏꯅ ꯎꯔꯒ ꯎꯕ ꯄꯣꯠꯇꯣ ꯑꯗꯨꯒꯤ ꯄꯣꯠꯇꯨꯅ ꯍꯦꯟꯅ ꯊꯥꯖꯩ ꯑꯩꯉꯣꯟꯗꯗꯤ